ꯂꯤꯁꯤꯡ ꯌꯥꯡꯈꯩꯒ ꯆꯅꯤ ꯌꯥꯡꯈꯩ ꯃꯉꯥ ꯂꯥꯈ ꯑꯃꯒ ꯂꯤꯁꯤꯡ ꯍꯨꯝꯐꯨ ꯂꯥꯈ ꯑꯃꯒ ꯂꯤꯁꯤꯡ ꯍꯨꯝꯐꯨꯇꯔꯥ ꯃꯉꯥ ꯂꯥꯈ ꯑꯅꯤꯒ ꯂꯤꯁꯤꯡ ꯃꯔꯤꯐꯨ ꯂꯥꯈ ꯇꯔꯨꯛꯀ ꯂꯤꯁꯤꯡ ꯌꯥꯡꯈꯩ